ꯒꯦꯃꯤꯡꯒꯤ ꯐꯤꯌꯨꯆꯔ ꯀꯔꯤ ꯑꯣꯏꯔꯛꯄ ꯌꯥꯏ ꯍꯥꯏꯕꯁꯤ ꯑꯩꯈꯣꯏ ꯀꯅꯥ ꯑꯃꯇꯅ ꯍꯥꯏꯕ ꯉꯝꯗꯦ ꯑꯗꯨꯕꯨ ꯄ꯭ꯔꯤꯗꯤꯛꯁꯟ ꯇꯧꯕꯗꯤ ꯉꯝꯃꯤ ꯃꯔꯝꯗꯤ ꯒꯦꯝ ꯁꯥꯟꯅꯔꯤꯅꯤ ꯍꯥꯏꯗꯨꯅ ꯒꯦꯝ ꯒꯦꯝ ꯁꯥꯟꯅꯔꯒ ꯃꯇꯝ ꯃꯥꯡꯍꯟꯕ ꯈꯛ ꯅꯠꯇꯕ ꯁꯥꯟꯅꯔꯤꯕ ꯒꯦꯝꯗꯨꯒꯤ ꯃꯔꯝꯗ ꯑꯃꯗꯤ ꯁꯥꯟꯅꯕ ꯒꯦꯝꯗꯨꯅ ꯀꯗꯥꯏ ꯐꯥꯎꯕ ꯀꯥꯅꯕ ꯄꯤꯕ ꯌꯥꯕꯒꯦ ꯍꯥꯏꯕꯗꯨ ꯃꯃꯨꯠ ꯇꯥꯅ ꯈꯪꯂꯕ ꯃꯇꯝꯗ ꯁꯥꯟꯅꯔꯕꯗꯤ ꯒꯦꯃꯤꯡꯅ ꯒꯦꯃꯤꯡ ꯈꯛꯇꯅ ꯄ꯭ꯔꯣꯐꯦꯁꯟ ꯑꯃ ꯑꯣꯏꯔꯒ ꯃꯥꯒꯤ ꯇꯨꯡꯒꯤ ꯀꯦꯔꯤꯌꯔ ꯁꯦꯝꯕ ꯌꯥꯔꯛꯄ ꯌꯥꯕ ꯌꯥꯏ ꯌꯥꯒꯅꯤ ꯍꯥꯏꯅ ꯈꯜꯂꯤ